ꯂꯥꯏꯅꯤꯡꯒꯤ ꯑꯣꯏꯕ ꯃꯐꯝꯁꯤꯡꯗ ꯑꯩꯈꯣꯏ ꯑꯩꯈꯣꯏꯅ ꯃꯈꯜ ꯃꯈꯥ ꯀꯌꯥꯒꯤ ꯂꯥꯏꯅꯤꯡꯒꯤ ꯅꯥꯠ ꯆꯠꯅꯕꯤ ꯊꯧꯔꯝꯁꯤꯡ ꯄꯥꯡꯊꯣꯛꯅꯩ ꯍꯤꯟꯗꯨꯁꯤꯡꯅ ꯃꯟꯗꯤꯔꯗ ꯁꯤꯡꯗ ꯕꯖꯟ ꯀꯤꯔꯇꯥꯟ ꯈ꯭ꯔꯤꯁꯇꯤꯌꯥꯟꯁꯤꯡꯅ ꯆꯔꯁꯇ ꯅꯣꯡꯃꯥꯏꯖꯤꯡ ꯅꯨꯃꯤꯠꯀꯤ ꯄ꯭ꯔꯊꯅꯥ ꯃꯨꯁꯂꯤꯝꯁꯤꯡꯅ ꯗꯔꯒꯥ ꯀꯋꯥꯂꯤ ꯃꯁꯖꯤꯠꯇ ꯅꯃꯥꯁ ꯁꯣꯟꯅꯩ ꯁꯤꯈꯁꯤꯡꯅ ꯒꯨꯔꯨꯗꯋꯥꯔꯥꯗ ꯀꯤꯔꯇꯥꯟ ꯆꯥꯏꯅꯤꯖꯁꯤꯡꯅ ꯃꯣꯅꯦꯁꯇ꯭ꯔꯤꯗ ꯄ꯭ꯔꯊꯅꯥ ꯑꯁꯤꯅꯆꯤꯡꯕ ꯃꯥꯅ ꯃꯥꯅ ꯊꯥꯖꯅꯕ ꯂꯥꯏꯅꯤꯡꯒꯤ ꯑꯣꯏꯕ ꯀꯌꯥꯁꯤꯡ ꯑꯁꯤ ꯄꯥꯡꯊꯣꯛꯅꯩ